ꯍꯦꯜꯂꯣ ꯃꯥꯅꯦ ꯃꯥꯅꯦ ꯁꯪꯒꯣꯝ ꯌꯣꯟꯕ ꯃꯄꯨꯗꯨꯅꯦ ꯁꯪꯒꯣꯝ ꯇꯥꯡꯈꯠꯂꯛꯏꯁꯦ ꯁꯪꯒꯣꯝ ꯗꯦꯂꯤꯚꯔꯤ ꯇꯧꯕ ꯃꯤꯁꯦ ꯒꯤ ꯃꯥꯒꯤ ꯊꯥꯒꯤ ꯁꯦꯂꯔꯤꯁꯦ ꯋꯥꯡꯈꯠꯂꯛꯄ ꯑꯁꯤꯅ ꯃꯔꯝ ꯃꯔꯝꯅꯤ ꯑꯗ ꯑꯇꯩꯁꯨ ꯁꯟꯁꯤꯡꯕꯨ ꯁꯦꯕꯥ ꯇꯧꯕꯤꯔꯤꯕ ꯃꯤꯁꯤꯡꯁꯤꯒꯤ ꯈꯨꯠꯁꯨꯃꯟꯁꯨ ꯍꯦꯟꯒꯠꯂꯛꯄ ꯑꯗꯨꯅ ꯑꯗꯨꯅ ꯃꯔꯝ ꯑꯣꯏꯔꯒ ꯁꯪꯒꯣꯝꯒꯤ ꯃꯃꯟ ꯁꯦ ꯍꯦꯟꯒꯠꯂꯛꯄꯅꯤ ꯑꯗꯨꯒꯤ ꯈꯨꯗꯣꯡ ꯆꯥꯕꯁꯤ ꯑꯩꯈꯣꯏꯁꯤꯗ ꯂꯩꯗꯧꯕ ꯃꯥꯟꯗ꯭ꯔꯦ ꯃꯔꯝꯗꯤ ꯍꯧꯖꯤꯛꯁꯤ ꯑꯗꯨꯛꯀꯤ ꯃꯇꯤꯛ ꯄꯩꯁꯥꯁꯤ ꯆꯪꯕꯅ ꯃꯔꯝ ꯑꯣꯏꯔꯒ ꯑꯩꯉꯣꯟꯗꯒꯤ ꯑꯣꯏꯅ ꯐꯨꯒꯠꯄ ꯑꯗꯨꯅ ꯁꯪꯒꯣꯝꯒꯤ ꯗꯦꯂꯤꯚꯔꯤꯁꯤ ꯄꯩꯁꯥꯁꯦ ꯈꯔ ꯍꯦꯟꯒꯠꯇꯕ ꯌꯥꯗ꯭ꯔꯦ ꯑꯣ ꯐꯔꯦ ꯐꯔꯦ ꯑꯗꯨꯗꯤ ꯊꯝꯃꯒꯦ